ꯃꯃꯤꯡ ꯆꯠꯄ ꯖꯒꯣꯏꯒꯤ ꯑꯣꯏꯕ ꯆꯦꯅꯦꯜ ꯑꯅꯧꯕ ꯁꯣ ꯈꯔ ꯍꯥꯏꯕ ꯇꯥꯔꯕꯗꯤ ꯗꯥꯟꯁ ꯗꯤꯋꯥꯅꯤꯁꯦ ꯑꯩꯅ ꯐꯖꯅ ꯌꯦꯡꯖꯩ ꯃꯁꯤ ꯐꯖꯅ ꯅꯨꯡꯉꯥꯏ ꯌꯦꯡꯕꯗꯁꯨ ꯍꯥꯏꯕꯗꯤ ꯃꯣꯏꯅ ꯎꯠꯂꯤꯕ ꯖꯒꯣꯏꯗꯨꯗ ꯍꯥꯏꯕꯗꯤ ꯑꯩꯅ ꯑꯃꯨꯛꯇ ꯈꯪꯗ꯭ꯔꯤꯕ ꯃꯐꯝ ꯒꯨꯍꯥꯇꯤꯒꯤ ꯑꯣꯏꯒꯦꯔꯥ ꯑꯁꯥꯝꯒꯤ ꯑꯣꯏꯒꯦꯔꯥ ꯃꯍꯥꯔꯥꯁꯇ꯭ꯔ ꯑꯃꯗꯤ ꯗꯨꯕꯩ ꯃꯨꯝꯕꯥꯏ ꯁꯤꯗꯒꯤ ꯂꯥꯛꯄ ꯃꯤꯁꯤꯡꯁꯦ ꯍꯥꯏꯕꯗꯤ ꯑꯩꯈꯣꯏꯅ ꯃꯐꯝꯗꯨꯒꯤ ꯀꯜꯆꯔ ꯈꯪꯗꯕ ꯃꯣꯏꯒꯤ ꯂꯝꯗꯨꯗ ꯀꯔꯤ ꯇꯧꯔꯤ ꯈꯪꯗꯕ ꯑꯃꯗꯤ ꯃꯣꯏꯗ ꯀꯔꯤ ꯆꯠꯅꯔꯣꯜ ꯀꯃꯥꯏꯅ ꯇꯧꯔꯤ ꯍꯥꯏꯕꯗꯣ ꯈꯪꯗꯕꯣ ꯃꯈꯣꯏꯅ ꯃꯐꯝꯁꯤꯗ ꯂꯥꯛꯑꯒ ꯎꯠꯂꯦ ꯖꯒꯣꯏꯒꯤ ꯊ꯭ꯔꯨꯗꯒꯤ ꯃꯈꯣꯏꯅ ꯃꯣꯏꯅ ꯁꯦꯠꯄ ꯗ꯭ꯔꯦꯁ ꯃꯣꯏꯅ ꯆꯠꯅꯕꯤ ꯑꯃꯗꯤ ꯃꯈꯣꯏꯒꯤ ꯃꯐꯝꯗ ꯆꯠꯂꯤꯕ ꯇꯧꯔꯤꯕ ꯀꯌꯥꯗꯨ ꯑꯩꯈꯣꯏꯗ ꯎꯍꯜꯂꯤ ꯃꯁꯤꯁꯤꯡ ꯎꯕꯗ ꯑꯩꯈꯣꯏꯗ ꯋꯥꯈꯜ ꯂꯧꯁꯤꯡ ꯑꯣꯏ ꯃꯣꯏꯅ ꯃꯐꯝꯗꯨꯗ ꯇꯧꯔꯤꯕ ꯑꯃꯗꯤ ꯁꯦꯠꯂꯤꯕ ꯀꯌꯥꯗꯨ ꯖꯒꯣꯏꯒꯤ ꯃꯇꯦꯡꯅ ꯎꯊꯣꯔꯛꯑꯦ ꯑꯃꯗꯤ ꯑꯩꯈꯣꯏꯗꯁꯨ ꯌꯥꯝꯅ ꯅꯨꯡꯉꯥꯏ ꯑꯩꯈꯣꯏꯅ ꯑꯃꯨꯛꯇ ꯈꯪꯗ꯭ꯔꯤꯕ ꯑꯩꯈꯣꯏꯅ ꯑꯃꯨꯛꯇ ꯎꯈꯤꯗ꯭ꯔꯤꯕ ꯃꯑꯣꯡꯗꯣ ꯃꯣꯏꯅ ꯎꯠꯊꯣꯔꯛꯄꯗꯒꯤ ꯑꯩꯈꯣꯏꯅ ꯌꯥꯝꯅ ꯂꯥꯏꯅ ꯈꯪꯕ ꯉꯝꯃꯤ ꯍꯥꯏꯕꯗꯤ ꯃꯐꯃꯁꯤꯗ ꯁꯤ ꯆꯠꯅꯩꯅ ꯃꯐꯝꯁꯤꯗ ꯁꯤ ꯇꯧꯔꯤꯅ ꯍꯥꯏꯕꯗꯨ ꯑꯩꯈꯣꯏꯅ ꯂꯧꯁꯤꯟꯕ ꯉꯝꯃꯤ ꯑꯩꯈꯣꯏꯗꯁꯨ ꯂꯧꯁꯤꯡ ꯒ꯭ꯌꯥꯟ ꯑꯣꯏ ꯃꯣꯏꯅ ꯇꯧꯊꯣꯔꯛꯂꯤꯕ ꯎꯠꯊꯣꯛꯂꯤꯗꯨꯒꯤ ꯃꯇꯦꯡꯗꯒꯤ ꯑꯦ ꯃꯈꯣꯏꯗꯗꯤ ꯁꯤ ꯁꯨꯃꯥꯏꯅ ꯆꯠꯅꯕ ꯑꯣꯏꯔꯦ ꯃꯈꯣꯏꯗꯗꯤ ꯁꯨꯃꯥꯏꯅ ꯆꯠꯄ ꯑꯣꯏꯔꯦ ꯍꯥꯏꯕꯁꯦ ꯑꯩꯈꯣꯏꯗ ꯈꯪꯉꯤ ꯑꯩꯈꯣꯏꯅ ꯑꯃꯨꯛꯇ ꯈꯪꯗ꯭ꯔꯤꯕ ꯃꯍꯥꯎ ꯑꯃ ꯑꯣꯏꯕꯅ ꯍꯥꯏꯔꯤꯕ ꯖꯒꯣꯏꯒꯤ ꯁꯣꯁꯦ ꯌꯦꯡꯕꯗ ꯌꯥꯝꯅ ꯅꯨꯡꯉꯥꯏꯌꯦ ꯍꯥꯏꯔꯤꯕꯁꯤꯡ ꯑꯁꯦ ꯑꯩꯅ ꯇꯁꯦꯡꯅ ꯄꯥꯝꯖꯩꯌꯦ ꯃꯈꯣꯏꯅ ꯍꯥꯏꯕꯗꯤ ꯃꯁꯥꯗ ꯂꯩꯔꯤꯕ ꯇꯦꯂꯦꯟꯗꯣ ꯃꯃꯥꯡꯗꯒꯤꯁꯨ ꯑꯃꯨꯛꯇ ꯎꯠꯊꯣꯛꯇꯕꯅ ꯍꯥꯏꯔꯤꯕ ꯖꯒꯣꯏꯒꯤ ꯇꯤ ꯚꯤ ꯁꯣꯁꯤꯗ ꯂꯥꯛꯑꯒ ꯃꯣꯏꯅ ꯎꯠꯊꯣꯛꯂꯛꯄꯗ ꯑꯩꯈꯣꯏꯗꯁꯨ ꯑꯗꯨꯛꯀꯤ ꯃꯇꯤꯛ ꯅꯨꯡꯉꯥꯏꯖꯩ ꯍꯥꯏꯗꯤ ꯃꯈꯣꯏꯗꯁꯨ ꯑꯗꯨꯛꯀꯤ ꯃꯇꯤꯛ ꯍꯔꯥꯎꯖꯔꯝꯒꯅꯤ ꯑꯃꯗꯤ ꯑꯩꯈꯣꯏꯅ ꯌꯦꯡꯕꯗꯁꯨ ꯑꯗꯨꯛꯀꯤ ꯃꯇꯤꯛ ꯍꯔꯥꯎꯖꯩ ꯍꯥꯏꯒꯦ